ꯑꯩ ꯌꯨ ꯑꯦꯐ ꯑꯣꯁꯤ ꯎꯕ ꯌꯥꯎꯗ꯭ꯔꯤ

ꯑꯦꯂꯥꯏꯟ ꯑꯇꯣꯞꯄ ꯑꯇꯣꯞꯄ ꯖꯒꯥꯗ ꯑꯦꯂꯥꯏꯟ ꯂꯩꯔꯝꯅꯤ ꯍꯥꯏꯕꯁꯤꯗꯤ ꯑꯗꯨꯝ ꯃꯌꯥꯝꯅꯁꯨ ꯑꯗꯨꯝ ꯌꯨ ꯑꯦꯐ ꯑꯣ ꯌꯨ ꯑꯦꯐ ꯑꯣ ꯄꯥꯏꯔꯛꯏꯃꯤꯅ ꯄꯥꯏꯕꯁꯨ ꯎꯔꯦ ꯍꯥꯏ ꯑꯗꯒꯤ ꯀꯩꯅꯣ ꯇꯧꯋꯦꯁꯨ ꯍꯥꯏꯅꯩ ꯃꯌꯥꯝꯅꯗꯤ ꯑꯗꯨꯕꯨ ꯑꯩ ꯏꯁꯥꯅꯗꯤ ꯊꯦꯡꯅꯗ꯭ꯔꯤꯃꯤꯅ ꯈꯪꯗꯦ ꯑꯗꯨꯕꯨ ꯂꯩꯔꯝꯕꯗꯤ ꯌꯥꯏ ꯑꯇꯣꯞꯄ ꯑꯦꯂꯥꯏꯟ ꯃꯌꯥꯝ ꯑꯃ ꯂꯩꯔꯝꯕꯁꯨ ꯌꯥꯏ ꯑꯇꯣꯞꯄ ꯖꯒꯥ ꯖꯒꯥꯗ ꯆꯥꯎꯕꯅꯤꯅꯀꯣ ꯑꯩꯈꯣꯏꯒꯤ ꯌꯨꯅꯤꯚꯔꯁꯁꯤ ꯌꯥꯝ ꯆꯥꯎꯕꯅꯤꯅ ꯑꯇꯣꯞꯄ ꯖꯒꯥ ꯖꯒꯥꯗ ꯂꯩꯔꯝꯕꯁꯨ ꯌꯥꯏ ꯍꯥꯏꯅ ꯈꯜꯂꯤ